ꯍꯜꯂꯣ ꯗꯤꯑꯩ ꯑꯩꯈꯣꯏꯒꯤ ꯄꯥꯏꯅꯦꯄꯜ ꯐꯦꯁꯇꯤꯕꯦꯜꯒꯤ ꯇꯨꯔꯤꯁ ꯒꯥꯏꯠ ꯇꯧꯕꯤꯅꯕ ꯑꯩꯅ ꯀꯟꯇꯦꯛ ꯇꯧꯖꯕꯅꯤ ꯁꯣꯝ ꯑꯣꯏꯕꯤꯔꯕ꯭ꯔꯥ ꯑꯣꯀꯦ ꯑꯩꯁꯦ ꯃꯅꯤꯄꯨꯔꯗ ꯇꯨꯔꯤꯁ ꯑꯣꯏꯅ ꯂꯥꯛꯆꯕꯅꯦ ꯑꯗꯣ ꯁꯣꯝꯅ ꯑꯩꯕꯨ ꯒꯥꯏꯠ ꯈꯔ ꯇꯧꯕꯤꯌꯨ ꯃꯅꯤꯄꯨꯔꯒꯤ ꯄꯥꯏꯅꯦꯄꯜꯁꯦ ꯌꯥꯝꯅ ꯐꯦꯃꯁ ꯑꯣꯏ ꯍꯥꯏꯕ ꯇꯥꯖꯩ ꯑꯗꯣ ꯁꯤ ꯄꯥꯏꯅꯦꯄꯜ ꯐꯦꯁꯇꯤꯕꯦꯜꯁꯦ ꯀꯔꯝꯃꯥꯏ ꯇꯧꯕꯅꯣ ꯀꯌꯥꯝ ꯇꯧꯕꯅꯣ ꯑꯗꯨꯒ ꯀꯔꯝꯃꯥꯏꯅ ꯀꯤꯍꯣꯝ ꯄꯥꯏꯅꯦꯄꯜꯁꯦ ꯃꯈꯣꯏꯒꯤ ꯃꯈꯜ ꯀꯌꯥꯃꯨꯛꯅꯣ ꯀꯔꯤꯅꯣ ꯍꯥꯏꯐꯦꯠ ꯑꯗꯣꯝꯅ ꯇꯥꯛꯄꯤꯌꯨ ꯒꯥꯏꯠ ꯇꯧꯕꯤꯌꯨ ꯑꯩꯕꯨ ꯑꯩ ꯈꯪꯖꯗꯦ ꯇꯁꯦꯡꯅ ꯑꯩ ꯏꯁꯥꯅ ꯏꯁꯄꯣꯠꯇꯨꯗ ꯂꯥꯛꯆꯒꯦ ꯑꯗꯨꯒ ꯑꯗꯣꯝ ꯏꯁꯄꯣꯠꯇꯨꯗ ꯊꯦꯡꯅꯁꯦ ꯑꯗꯨꯒ ꯑꯗꯨꯗ ꯇꯧꯔꯤꯕ ꯍꯥꯏꯗꯤ ꯃꯦꯂꯥꯗꯨꯗ ꯇꯧꯔꯤꯕ ꯑꯗꯨ ꯃꯌꯥꯝꯗꯣ ꯑꯩꯉꯣꯟꯗ ꯑꯦꯛꯁꯄ꯭ꯂꯦꯟ ꯇꯧꯕꯤꯌꯣ ꯀꯃꯥꯏ ꯇꯧꯕꯅꯣ ꯀꯔꯤꯅꯣ ꯄꯥꯏꯅꯦꯄꯜ ꯃꯈꯜ ꯀꯌꯥꯅꯣ ꯂꯩꯗꯅ ꯑꯩꯗꯤ ꯏꯁꯥꯅ ꯑꯗꯨꯝ ꯑꯇꯣꯞꯄ ꯏꯁꯥꯒꯤ ꯂꯩꯐꯝ ꯂꯩꯖꯩ ꯑꯇꯣꯞꯄ ꯍꯣꯇꯦꯜ ꯑꯗꯨꯝ ꯑꯩ ꯕꯨꯛ ꯇꯧꯔꯒ ꯊꯝꯖꯩ ꯑꯗꯨꯝ ꯑꯩꯗꯤ ꯑꯣꯡꯂꯤ ꯁꯣꯝꯗ ꯑꯩꯅ ꯍꯥꯏꯖꯅꯤꯡꯕꯁꯦ ꯑꯩꯒꯤ ꯍꯥꯏꯗꯤ ꯇꯨꯔꯤꯁ ꯒꯥꯏꯠ ꯑꯃ ꯑꯣꯏꯅ ꯑꯣꯡꯂꯤ ꯄꯥꯏꯅꯦꯄꯜ ꯐꯦꯁꯇꯤꯕꯦꯜꯁꯦ ꯒꯥꯏꯠ ꯇꯧꯕꯤꯌꯣ ꯑꯩ ꯏꯊꯟꯇ ꯂꯥꯛꯆꯕꯅꯦ ꯑꯗꯣ ꯁꯦ ꯑꯩꯅ ꯍꯪꯖꯅꯤꯡꯉꯤꯁꯦ ꯑꯩꯈꯣꯏꯒꯤ ꯃꯅꯤꯄꯨꯔꯒꯤ ꯄꯥꯏꯅꯦꯄꯜꯁꯦ ꯃꯍꯥꯎ ꯀꯃꯥꯏ ꯇꯧꯕꯅꯣ ꯑꯗꯨꯒ ꯍꯥꯏꯕꯗꯤ ꯌꯥꯝꯅ ꯐꯥꯎꯋꯤ ꯍꯥꯏꯗꯤ ꯄ꯭ꯔꯤꯊꯤꯕꯤꯗ ꯃꯃꯤꯡ ꯆꯠꯂꯤ ꯍꯥꯏꯀꯣ ꯃꯅꯤꯄꯨꯔꯒꯤ ꯄꯥꯏꯅꯦꯄꯜꯁꯦ ꯑꯗꯨꯗ ꯑꯩꯁꯨ ꯑꯣ ꯐꯔꯦ ꯐꯔꯦ ꯌꯥꯝ ꯅꯨꯡꯉꯥꯏꯖꯔꯦ ꯑꯗꯨꯗꯤ